ꯑꯩꯅꯅꯦ ꯉꯔꯥꯡ ꯐꯅꯦꯛ ꯑꯃ ꯇꯥꯏꯕ ꯇꯥꯏꯀꯥꯟꯆꯤꯆꯤꯁꯤꯗ ꯀꯩ ꯍꯥꯏꯒꯗ꯭ꯔ ꯃꯣꯏ ꯑꯩꯗꯨ ꯍꯥꯏꯗꯤ ꯃꯦꯆꯤꯟꯗꯣ ꯊꯥꯎ ꯊꯥꯛꯄ ꯃꯦꯆꯤꯟꯒꯤ ꯊꯥꯎ ꯊꯥꯛꯄ ꯀꯥꯟꯁꯤꯗ ꯗꯛ ꯂꯥꯎꯅ ꯇꯥꯔꯝꯃꯣꯏ ꯊꯥꯎꯒꯤ ꯊꯥꯎ ꯇꯥꯕ ꯃꯄꯥ ꯑꯃꯈꯛꯇꯒꯤ ꯊꯥꯎꯁꯤ ꯊꯣꯛꯂꯛꯑꯒ ꯐꯅꯦꯛꯁꯤꯗ ꯇꯥꯁꯟꯈ꯭ꯔꯕ ꯇꯥꯁꯤꯟꯈꯤꯕꯗꯒꯤ ꯑꯩꯁꯤ ꯃꯊꯥ ꯌꯥꯝ ꯌꯥꯝ ꯁꯥꯔꯦ ꯍꯦꯛꯇ ꯑꯩꯁꯤ ꯀꯃꯥꯏꯅ ꯇꯧꯗꯣꯅꯣꯒꯦ ꯍꯥꯏꯗꯤ ꯏꯁꯤꯡꯅ ꯇꯧꯕ ꯌꯥꯕ ꯏꯁꯤꯡꯅꯗꯤ ꯁꯨꯕ ꯌꯥꯏ ꯑꯗꯣ ꯃꯤꯒꯤ ꯐꯅꯦꯛ ꯑꯍꯟꯕꯅꯤꯅ ꯑꯩꯅ ꯁꯨꯗꯣꯛꯎꯕ ꯃꯇꯝꯗ ꯑꯩ ꯋꯥꯈꯟꯗ ꯌꯥꯝ ꯅꯨꯡꯉꯥꯏꯖꯈꯤꯗꯕꯗꯣ ꯑꯗꯨ ꯇꯧꯕꯩꯅꯦ ꯑꯩꯁꯤ ꯃꯊꯥ ꯌꯥꯝ ꯁꯥꯔꯒ ꯇꯧꯕꯁꯤ ꯁꯤꯁꯤꯗ ꯑꯩꯁꯤ ꯀꯃꯥꯏꯅ ꯇꯧꯗꯣꯏꯅꯣ ꯈꯣꯠꯇꯣꯏꯅꯣ ꯇꯧꯔꯒ ꯑꯩꯁꯤ ꯋꯥꯈꯜꯁꯤ ꯋꯨꯉꯥꯡ ꯈꯜꯂꯦ ꯑꯗꯨꯒꯤꯗꯨꯒ ꯈꯜꯂ ꯀꯥꯟꯁꯤꯁꯤꯁꯤꯁꯤꯗ ꯐꯤꯁꯤ ꯆꯣꯠꯂꯤꯕꯒꯤꯁꯨ ꯊꯥꯎꯗꯨ ꯇꯥꯕꯒꯤ ꯆꯣꯠꯂꯤꯕꯒꯤꯁꯨ ꯑꯩꯗꯨ ꯈꯔ ꯀꯩꯅꯣ ꯇꯧꯕꯁꯨ ꯑꯣꯏꯔꯝꯃꯦ ꯑꯗꯨꯒꯤꯗꯨꯒ ꯑꯗꯨꯗꯩ ꯈꯔ ꯀꯪꯉꯀꯥꯟꯗꯗꯤ ꯈꯔ ꯐꯈꯔꯦ ꯐꯈꯤꯕꯗꯣ ꯑꯗꯨꯝ ꯃꯄꯨꯗꯣ ꯂꯥꯛꯑꯒ ꯏꯗꯣꯝꯆꯥ ꯅꯩꯏ ꯐꯅꯦꯛꯁꯦ ꯑꯩ ꯊꯥꯎ ꯇꯥꯈꯔꯦ ꯑꯗꯨ ꯀꯩꯁꯨꯝꯗꯤ ꯈꯪꯗꯦ ꯈꯣꯠꯇꯦ ꯑꯗꯨ ꯅꯪ ꯀꯩꯅꯣ ꯇꯧꯒꯅꯨ ꯈꯣꯠꯀꯅꯨꯀꯣ ꯑꯩꯁꯤ ꯀꯩꯅꯣ ꯇꯧꯈꯤꯕꯒꯤꯅꯤ ꯈꯣꯠꯈꯤꯕꯒꯤꯅꯤꯅ ꯍꯥꯏꯌꯦ ꯑꯗꯨ ꯃꯥꯁꯨ ꯀꯩꯁꯨꯝ ꯍꯥꯏꯔꯝꯗꯦ ꯍꯣ ꯍꯣ ꯍꯥꯏꯔꯒ ꯑꯗꯨꯝ ꯇꯧꯔꯣ